ꯚꯥꯔꯠꯀ ꯑꯩꯈꯣꯏꯒꯤ ꯃꯅꯤꯄꯨꯔꯒ ꯂꯣꯟꯗ ꯇꯣꯉꯥꯟ ꯇꯣꯉꯥꯟꯕ ꯂꯣꯟꯗ ꯑꯩꯈꯣꯏꯒꯤ ꯃꯔꯤ ꯐꯒꯠꯅꯕꯒꯤꯗꯃꯛꯇ ꯑꯩꯈꯣꯏ ꯍꯧꯖꯤꯛ ꯍꯧꯖꯤꯛ ꯑꯣꯏꯅ ꯁꯥꯟꯅ ꯈꯣꯠꯅꯕꯗ ꯑꯃꯁꯨꯡ ꯑꯩꯈꯣꯏꯒꯤ ꯑꯥꯔꯠ ꯑꯦꯟ ꯀꯜꯆꯔꯗ ꯃꯌꯥꯝ ꯑꯃ ꯃꯔꯤ ꯐꯒꯠꯅꯕ ꯑꯃꯁꯨꯡ ꯃꯅꯤꯄꯨꯔꯒꯤ ꯂꯣꯟ ꯅꯤꯄꯥꯟ ꯁꯨꯕ ꯁꯦꯗꯨꯜꯗ ꯆꯟꯕꯅ ꯃꯔꯝ ꯑꯣꯏꯔꯀꯥꯟꯗ ꯑꯩꯈꯣꯏꯅ ꯁꯔꯀꯥꯔꯅꯁꯨ ꯍꯧꯖꯤꯛ ꯃꯅꯤꯄꯨꯔꯒꯤ ꯂꯣꯟꯁꯦ ꯑꯩꯈꯣꯏꯒꯤ ꯂꯣꯟ ꯏꯌꯦꯛꯁꯨ ꯇꯣꯉꯥꯟꯅ ꯂꯩꯖꯕ ꯃꯔꯝꯅ ꯆꯥꯎꯈꯠꯅꯕ ꯃꯅꯤꯄꯨꯔ ꯁꯔꯀꯥꯔꯅꯁꯨ ꯌꯥꯝꯅ ꯀꯟꯅ ꯍꯣꯠꯅꯔꯤ ꯑꯗꯨꯅ ꯃꯔꯝ ꯑꯣꯏꯔꯀꯥꯟꯗ ꯚꯥꯔꯠꯀꯤ ꯇꯣꯉꯥꯟ ꯇꯣꯉꯥꯟꯕ ꯂꯩꯔꯤꯕ ꯑꯇꯣꯞꯄ ꯏꯁꯇꯦꯠꯁꯤꯡꯒꯒꯤ ꯃꯔꯤ ꯐꯒꯠꯅꯕ ꯃꯅꯤꯄꯨꯔ ꯂꯣꯟꯒ ꯄꯥꯎ ꯐꯥꯎꯅꯕ ꯉꯝꯅꯕ ꯃꯔꯤ ꯐꯒꯠꯅꯕ ꯑꯩꯈꯣꯏ ꯍꯧꯖꯤꯛ ꯌꯥꯝ ꯀꯟꯅ ꯍꯣꯠꯅꯔꯤ